ꯍꯧꯖꯤꯛꯀꯤ ꯃꯇꯝꯗ ꯃꯩ ꯏꯂꯦꯛꯇ꯭ꯔꯤꯛꯁꯤꯇꯤ ꯍꯥꯏꯕꯁꯤ ꯑꯗꯨꯛꯀꯤ ꯃꯇꯤꯛ ꯃꯤꯑꯣꯏꯕ ꯁꯃꯥꯖꯅ ꯍꯤꯡꯕꯗ ꯆꯪꯗ꯭ꯔꯕ ꯌꯥꯗꯕ ꯈ꯭ꯋꯥꯏꯗꯒꯤ ꯃꯔꯨꯑꯣꯏꯔꯕ ꯄꯣꯠꯂꯝ ꯑꯃꯅꯤ ꯍꯧꯖꯤꯛꯀꯤ ꯃꯇꯝꯗ ꯗꯤꯕꯂꯞꯃꯦꯟ ꯂꯩꯔꯤꯕ ꯈꯨꯗꯤꯡꯃꯛ ꯏꯂꯦꯛꯇ꯭ꯔꯤꯁꯤꯇꯤꯒꯤ ꯃꯄꯥꯜꯅꯤ ꯀꯔꯤꯒꯨꯝꯕ ꯃꯩ ꯍꯥꯏꯕ ꯏꯂꯦꯛꯇ꯭ꯔꯤꯛꯁꯤꯇꯤ ꯑꯁꯤ ꯂꯩꯔꯝꯗ꯭ꯔꯕꯗꯤ ꯆꯥꯎꯈꯠꯄ ꯍꯥꯏꯕꯗꯨ ꯑꯣꯏꯔꯝꯂꯣꯏ ꯂꯝꯕꯤ ꯊꯣꯡ ꯁꯦꯝꯕ ꯃꯇꯝꯗ ꯃꯩꯒꯤ ꯗꯔꯀꯥꯔ ꯑꯣꯏ ꯕꯤꯜꯗꯤꯡ ꯑꯃ ꯁꯥꯕ ꯃꯇꯝꯗ ꯒꯤ ꯗꯔꯀꯥꯔ ꯑꯣꯏ ꯑꯅꯥ ꯂꯥꯌꯦꯡꯕ ꯃꯇꯝꯗ ꯃꯩꯒꯤ ꯗꯔꯀꯥꯔ ꯑꯣꯏ ꯍꯤꯔꯝ ꯈꯨꯗꯤꯡꯃꯛꯇ ꯃꯩꯒꯤ ꯗꯔꯀꯥꯔ ꯑꯣꯏ ꯑꯗꯨꯒ ꯈ꯭ꯋꯥꯏꯗꯒꯤ ꯃꯔꯨꯑꯣꯏꯕ ꯃꯔꯨꯑꯣꯏꯅ ꯍꯧꯖꯤꯛꯀꯤ ꯗꯤꯖꯤꯇꯦꯜ ꯋꯥꯜꯒꯤ ꯃꯇꯝ ꯑꯁꯤꯗꯗꯤ ꯃꯩ ꯌꯥꯎꯗꯅ ꯀꯔꯤꯒꯨꯝꯕ ꯑꯃꯠꯇꯅ ꯃꯍꯨꯠ ꯁꯤꯟꯕ ꯉꯝꯂꯣꯏ ꯃꯩ ꯂꯥꯛꯇꯕ ꯃꯇꯝꯗ ꯑꯗꯨꯛꯀꯤ ꯃꯇꯤꯛ ꯃꯤꯑꯣꯏꯕ ꯑꯁꯤꯗ ꯑꯋꯥꯕ ꯅꯪꯉꯤ ꯊꯕꯛ ꯊꯧꯔꯝ ꯑꯃꯠꯇ ꯄꯥꯡꯊꯣꯛꯄ ꯌꯥꯗꯦ ꯃꯔꯝ ꯑꯗꯨꯅ ꯃꯩ ꯑꯗꯨꯛꯀꯤ ꯃꯇꯤꯛ ꯗꯔꯀꯥꯔ ꯑꯣꯏ ꯃꯩ ꯂꯥꯛꯇꯕ ꯃꯇꯝꯗ ꯑꯩꯈꯣꯏ ꯃꯤꯑꯣꯏꯕ ꯑꯁꯦ ꯍꯤꯡꯉꯔꯣꯏꯗꯕ ꯑꯃꯒꯨꯝ ꯁꯤꯔꯗꯕꯒꯤ ꯋꯥꯈꯜꯗ ꯈꯜꯂꯤ ꯃꯝꯕ ꯍꯥꯏꯕꯁꯦ ꯍꯧꯖꯤꯛꯀꯤ ꯃꯇꯝꯗ ꯍꯩꯅꯗꯦ ꯑꯗꯨꯅ ꯃꯩ ꯂꯥꯛꯇꯕ ꯃꯇꯝꯗ ꯑꯗꯨꯛꯀꯤ ꯃꯇꯤꯛ ꯑꯋꯥꯕ ꯑꯣꯏ ꯍꯧꯖꯤꯛꯀꯤ ꯃꯇꯝꯗ ꯌꯨꯝ ꯈꯨꯗꯤꯡꯃꯛ ꯃꯩ ꯆꯪꯗꯕ ꯂꯩꯇ꯭ꯔꯦ ꯉꯥꯟꯅꯕꯒꯤꯗꯃꯛ ꯂꯥꯏꯔꯤꯛ ꯄꯥꯅꯕꯒꯤꯗꯃꯛ ꯆꯥꯛ ꯏꯟꯖꯥꯡ ꯊꯣꯡꯕ ꯐꯥꯎꯕ ꯃꯩꯒꯤ ꯄꯣꯠꯂꯝ ꯉꯥꯛꯇꯗ ꯑꯣꯏꯅ ꯁꯤꯖꯤꯟꯅꯔꯦ ꯍꯧꯖꯤꯛꯀꯤ ꯃꯇꯝꯗ ꯃꯩ ꯌꯥꯎꯗꯅ ꯆꯥꯎꯈꯠꯄ ꯂꯝ ꯑꯃ ꯑꯣꯏꯕ ꯉꯝꯂꯣꯏ ꯃꯔꯝ ꯑꯗꯨꯅ ꯆꯥꯎꯈꯠ ꯆꯥꯎꯈꯠꯂꯕ ꯂꯩꯕꯥꯛꯁꯤꯡꯅ ꯃꯩ ꯑꯗꯨꯛꯀꯤ ꯃꯇꯤꯛ ꯁꯤꯖꯤꯟꯅꯩ ꯃꯩ ꯁꯤꯖꯤꯟꯅꯕꯒꯤ ꯆꯥꯡ ꯑꯁꯤꯅ ꯑꯩꯈꯣꯏ ꯀꯌꯥꯃꯨꯛꯀꯤ ꯌꯥꯝ ꯆꯥꯎꯈꯠꯂꯕꯒꯦ ꯍꯥꯏꯕꯗꯨꯁꯨ ꯇꯥꯛꯄꯗ ꯗꯔꯀꯥꯔ ꯑꯣꯏ ꯍꯧꯖꯤꯛꯀꯤ ꯃꯇꯝꯗ ꯑꯩꯈꯣꯏꯅ ꯄꯥꯏꯔꯤꯕ ꯃꯣꯕꯥꯏꯜ ꯐꯣꯟ ꯑꯁꯤ ꯃꯩ ꯌꯥꯎꯗ꯭ꯔꯕꯗꯤ ꯀꯔꯤꯒꯨꯝꯕ ꯑꯃꯠꯇ ꯎꯄꯥꯏ ꯂꯩꯇꯦ ꯄꯥꯏꯔꯤꯕ ꯃꯣꯕꯥꯏꯜ ꯐꯣꯟ ꯑꯁꯤ ꯄꯥꯏꯗ꯭ꯔꯕꯗꯤ ꯑꯩꯈꯣꯏꯅ ꯄ꯭ꯔꯤꯊꯤꯕꯤꯗ ꯊꯣꯛꯂꯤꯕ ꯊꯧꯗꯣꯛ ꯋꯥꯊꯣꯛ ꯅ꯭ꯌꯨꯖ ꯄꯨꯝꯅꯃꯛ ꯑꯁꯤ ꯌꯦꯡꯕ ꯐꯪ ꯎꯕ ꯉꯝꯗꯦ ꯍꯧꯖꯤꯛꯀꯤ ꯃꯇꯝꯗ ꯈꯨꯗꯛꯀꯤ ꯈꯨꯗꯛꯇ ꯄ꯭ꯔꯤꯊꯤꯕꯤꯒꯤ ꯖꯒꯥ ꯑꯃꯗ ꯊꯣꯛꯂꯤꯕ ꯊꯧꯗꯣꯛ ꯋꯥꯊꯣꯛ ꯎꯕ ꯉꯝꯂꯤꯕ ꯑꯁꯤ ꯃꯔꯨꯑꯣꯏꯅ ꯑꯩꯈꯣꯏꯅ ꯏꯟꯇꯔꯅꯦꯠ ꯍꯥꯏꯖꯕꯒꯤ ꯋꯥꯅꯤ ꯏꯟꯇꯔꯅꯦꯠ ꯑꯁꯤ ꯀꯔꯤꯅ ꯑꯣꯏꯍꯜꯂꯛꯂꯤꯕꯅꯣ ꯃꯩꯅ ꯑꯣꯏꯍꯜꯂꯛꯂꯤꯕꯅꯤ ꯃꯩ ꯌꯥꯎꯗꯅ ꯗꯤꯕꯂꯞꯃꯦꯟ ꯑꯣꯏꯕ ꯌꯥꯔꯣꯏ ꯃꯔꯝ ꯑꯗꯨꯅ ꯑꯩꯈꯣꯏꯅ ꯑꯩꯈꯣꯏꯒꯤ ꯗꯔꯀꯥꯔ ꯑꯣꯏꯕ ꯃꯩꯈꯛ ꯁꯤꯖꯤꯟꯅꯒꯗꯕꯅꯤ ꯑꯍꯦꯟꯕꯗ ꯐ꯭ꯔꯤꯗ ꯃꯩ ꯉꯥꯜꯍꯟꯂꯣꯏꯗꯕꯅꯤ ꯑꯃꯁꯨꯡ ꯁꯤꯖꯤꯟꯅꯔꯣꯏꯗꯕꯅꯤ ꯑꯩꯅ ꯁꯤꯖꯤꯟꯅꯈ꯭ꯔꯤꯕ ꯃꯩ ꯑꯗꯨ ꯆꯠꯈ꯭ꯔꯕꯅꯤ ꯑꯃꯨꯛ ꯍꯟꯅ ꯍꯜꯂꯛꯀꯗꯕ ꯅꯠꯇ꯭ꯔꯦ ꯃꯔꯝ ꯑꯗꯨꯅ ꯃꯩ ꯗꯔꯀꯥꯔ ꯑꯣꯏꯕ ꯃꯩꯈꯛ ꯁꯤꯖꯤꯟꯅꯅꯕ ꯍꯣꯠꯅꯒꯗꯕꯅꯤ ꯃꯩ ꯃꯩ ꯑꯁꯤ ꯂꯥꯛꯇ꯭ꯔꯕ ꯃꯇꯝꯗꯁꯨ ꯑꯩꯈꯣꯏꯅ ꯃꯩꯒꯤ ꯃꯍꯨꯠ ꯁꯤꯟꯅꯕ ꯍꯧꯖꯤꯛꯀꯤ ꯃꯇꯝꯗ ꯁꯣꯂꯔ ꯍꯥꯏꯗꯅ ꯀꯌꯥꯃꯨꯛ ꯁꯤꯖꯤꯟꯅꯔꯤ ꯁꯣꯂꯔ ꯑꯁꯤꯁꯨ ꯃꯩꯒꯤ ꯆꯥꯡ ꯃꯩꯒꯤ ꯂꯦꯚꯦꯜ ꯌꯧꯕ ꯉꯝꯗ꯭ꯔꯕꯁꯨ ꯃꯩꯒꯤ ꯃꯍꯨꯠ ꯁꯤꯟꯗꯨꯅ ꯀꯔꯤꯒꯨꯝꯕ ꯊꯕꯛ ꯊꯧꯔꯝ ꯈꯔꯗꯗꯤ ꯁꯤꯖꯤꯟꯅꯔꯤ ꯃꯔꯝ ꯑꯗꯨꯅ ꯇꯉꯥꯏꯐꯗ꯭ꯔꯕ ꯍꯣꯁꯄꯤꯇꯥꯜꯒꯨꯝꯕꯗ ꯃꯩ ꯃꯨꯠꯈꯤꯕ ꯃꯇꯝꯗ ꯃꯩꯒꯤ ꯃꯍꯨꯠ ꯁꯤꯟꯅꯕ ꯁꯣꯂꯔ ꯄꯦꯅꯦꯜ ꯁꯦꯝꯗꯨꯅ ꯁꯣꯂꯔꯗꯒꯤ ꯃꯩ ꯂꯧꯗꯨꯅ ꯑꯣꯄꯔꯦꯁꯟ ꯇꯧꯕ ꯐꯥꯎꯕ ꯌꯥꯎꯈ꯭ꯔꯦ ꯃꯔꯝ ꯑꯗꯨꯅ ꯑꯩꯈꯣꯏꯅ ꯃꯩꯒꯤ ꯗꯔꯀꯥꯔ ꯑꯁꯤ ꯈꯪꯂꯕ ꯃꯇꯨꯡꯗ ꯃꯩ ꯑꯁꯤ ꯃꯇꯧ ꯀꯔꯝꯅ ꯁꯤꯖꯤꯟꯅꯒꯗꯒꯦ ꯃꯇꯧ ꯀꯔꯝꯅ ꯃꯩꯍꯧ ꯂꯥꯡꯄꯣꯛ ꯊꯣꯛꯇꯅꯕ ꯆꯦꯛꯁꯤꯟꯅ ꯃꯩ ꯊꯥꯟꯒꯗꯒꯦ ꯑꯃꯁꯨꯡ ꯃꯩꯒꯤ ꯇꯉꯥꯏꯐꯗꯕꯁꯤꯡ ꯑꯗꯨ ꯈꯪꯂꯕ ꯃꯇꯨꯡꯗ ꯃꯩꯕꯨ ꯂꯤꯛꯅ ꯁꯤꯖꯤꯟꯅꯕꯤꯌꯨ ꯗꯔꯀꯥꯔ ꯑꯣꯏꯕꯁꯤꯡꯗꯒꯤ ꯍꯦꯟꯅ ꯁꯤꯖꯤꯟꯅꯕꯤꯒꯅꯨ